ꯎꯝ ꯍꯜꯂꯣ ꯑꯧ ꯃꯥꯅꯦ ꯃꯥꯅꯦ ꯑꯥ ꯑꯥ ꯂꯩ ꯌꯥꯅꯤ ꯌꯥꯅꯤ ꯎꯠꯀꯦ ꯎꯠꯀꯦ ꯀꯔꯝꯕ ꯍꯥꯏꯗꯤ ꯀꯩꯗ ꯄꯥꯝꯒꯦ ꯑꯦꯗꯤꯗꯥꯁꯇ ꯌꯦꯡꯒꯦꯔꯥ ꯅꯥꯏꯀꯤꯗ ꯌꯦꯡꯒꯦꯔꯥ ꯄꯨꯃꯥ ꯑꯦꯁꯤꯁ ꯂꯣꯏ ꯂꯩꯅꯤꯀꯣ ꯍꯥꯏꯗꯤ ꯏꯁꯄꯣꯔꯠꯁ ꯂꯝꯗ ꯄꯥꯝꯕ꯭ꯔꯥ ꯍꯥꯏꯗꯤ ꯅꯠꯇ꯭ꯔꯒ ꯑꯩꯈꯣꯏꯒꯤ ꯍꯥꯏꯀꯤꯡꯒꯤ ꯂꯝꯗ ꯄꯥꯝꯕ꯭ꯔꯥ ꯑꯗꯨ ꯃꯌꯥꯝꯗꯣ ꯍꯥꯏꯗꯤ ꯕ꯭ꯔꯣꯅ ꯄꯥꯝꯕꯤꯔꯤꯕ ꯀꯩꯅꯣꯗꯣ ꯑꯦꯗꯤꯗꯥꯁꯀꯤꯗꯣ ꯑꯩꯈꯣꯏꯅ ꯑꯦꯗꯤꯗꯥꯁ ꯊꯝꯕꯥꯜ ꯂꯩꯅꯤꯀꯣ ꯑꯗꯒꯤ ꯑꯦꯗꯤꯗꯥꯁ ꯕꯦꯠ ꯕꯅꯤ ꯂꯩꯅꯤꯀꯣ ꯑꯗꯒꯤ ꯏꯁꯄꯣꯔꯠꯁꯇꯁꯨ ꯂꯩꯅꯤꯀꯣ ꯑꯦꯗꯤꯗꯥꯁꯀꯤ ꯏꯁꯄꯣꯔꯠꯀꯤꯗꯁꯨ ꯂꯩꯅꯤ ꯍꯥꯏꯗꯤ ꯕ꯭ꯔꯣꯅ ꯄꯥꯝꯕꯤꯔꯤꯁꯦ ꯑꯩꯈꯣꯏꯒꯤ ꯀꯦꯖ꯭ꯋꯦꯜ ꯑꯣꯏꯅ ꯇꯧꯕ ꯄꯥꯝꯕ꯭ꯔꯥ ꯅꯠꯇ꯭ꯔꯒ ꯑꯩꯈꯣꯏꯒꯤ ꯏꯁꯄꯣꯔꯠꯀꯤ ꯂꯝꯗ ꯄꯥꯝꯕ꯭ꯔꯥ ꯑꯗꯨ ꯈꯪꯖꯅꯤꯡꯕ

ꯁꯥꯏꯖꯇꯤ ꯑꯩꯈꯣꯏꯒꯤ ꯑꯣꯏꯅ ꯀꯩꯅꯣꯗ ꯅꯨꯄꯥꯒꯤꯗꯀꯣ ꯅꯨꯄꯥꯒꯤꯗ ꯑꯩꯈꯣꯏꯅ ꯊꯝꯃꯤꯁꯦ ꯁꯥꯏꯖꯁꯦ ꯁꯤꯛꯁꯇꯒꯤꯅ ꯀꯩꯅꯣꯕꯣꯛ ꯂꯩꯅꯤꯀꯣ ꯁꯤꯛꯁꯇꯒꯤꯅ ꯑꯦꯂꯕꯦꯟꯕꯣꯛ ꯂꯩꯅꯤꯀꯣ ꯁꯥꯏꯖꯁꯦꯀꯣ ꯌꯨ ꯀꯦꯗ ꯌꯨ ꯀꯦ ꯁꯤꯛꯁ ꯇꯨ ꯑꯦꯂꯕꯦꯟ ꯂꯩꯅꯤ ꯑꯩꯈꯣꯏꯒꯤ ꯁꯥꯏꯖꯇ ꯑꯗꯨꯗꯨꯒ ꯑꯇꯣꯞꯄ ꯖꯒꯥꯗ ꯐꯪꯅꯤ ꯕ꯭ꯔꯣ ꯅꯨꯄꯤꯒꯤꯗꯨꯅ ꯑꯃꯨꯛ ꯊ꯭ꯔꯤꯗꯒꯤꯅ ꯐꯥꯏꯚ ꯐꯥꯎꯕ ꯂꯩꯒꯗꯕ ꯅꯥꯏꯀꯤꯁꯦ ꯑꯩꯈꯣꯏ ꯍꯧꯖꯤꯛ ꯀꯩꯅꯣ ꯂꯥꯛꯑꯦꯕꯀꯣ ꯑꯅꯧꯕ ꯈꯔ ꯂꯥꯛꯑꯦꯕꯀꯣ ꯑꯩꯈꯣꯏꯒꯤ ꯖꯄꯥꯟꯒꯤ ꯀꯩꯅꯣ ꯀꯥꯔꯖꯤꯡꯒ ꯀꯣꯂꯥꯕꯣꯔꯦꯠ ꯑꯣꯏꯔ ꯁꯥꯕ ꯍꯥꯏꯇꯥꯔꯦ ꯈꯨꯃꯨꯛꯇꯣꯀꯣ ꯑꯗꯨꯒꯨꯝꯕ ꯑꯅꯧꯕ ꯃꯈꯜꯒꯤ ꯈꯔ ꯂꯥꯛꯏꯀꯣ ꯑꯗꯒꯤꯗꯤ ꯑꯇꯣꯞꯄ ꯀꯩꯅꯣ ꯌꯥꯝ ꯂꯩ ꯅꯥꯏꯀꯤꯒꯤ ꯑꯦꯁ ꯕꯤ ꯗꯪ ꯂꯩꯅꯤꯀꯣ ꯑꯗꯒꯤ ꯇ꯭ꯔꯥꯕꯤꯁ ꯏꯁꯀꯣꯠ ꯂꯩꯅꯤ ꯑꯗꯩꯗꯤ ꯀ꯭ꯔꯤꯁꯇꯤꯌꯥꯟ ꯗꯤꯑꯣꯔ ꯂꯩꯅꯤ ꯑꯗꯩꯗꯤ ꯇ꯭ꯔꯥꯕꯤꯁ ꯀꯣꯠ ꯃꯣꯁꯀꯥ ꯂꯩꯅꯤ ꯑꯗꯨꯒꯨꯝꯕ ꯃꯌꯥꯝ ꯂꯩ ꯑꯗꯨꯒꯨꯝꯕꯒꯤꯗꯤ ꯁꯨꯏ ꯈꯨꯃꯨꯛꯀꯤꯗꯗꯤ ꯑꯩꯈꯣꯏꯒꯤ ꯑꯣꯏꯅ ꯇꯥꯡꯕ ꯍꯥꯏꯔꯒꯗꯤ ꯀꯩꯅꯣꯁꯤꯗ ꯂꯩꯔꯦꯀꯣ ꯅꯥꯏꯀꯤꯁꯨ ꯂꯩꯈ꯭ꯔꯦꯀꯣ ꯅꯥꯏꯀꯤꯗ ꯑꯩꯈꯣꯏꯒꯤ ꯈ꯭ꯋꯥꯏꯗꯒꯤ ꯇꯥꯡꯕꯁꯦ ꯑꯩꯈꯣꯏꯅ ꯊꯝꯃꯤꯁꯦ ꯈ꯭ꯔꯤꯁꯇꯤꯌꯥꯟ ꯗꯤꯑꯣꯔꯒꯤꯁꯦꯀꯣ ꯁꯤꯗ ꯂꯤꯃꯤꯇꯦꯠ ꯏꯗꯤꯁꯟ ꯑꯃꯈꯛ ꯂꯩꯌꯦꯕ ꯑꯩꯈꯣꯏꯗꯀꯣ ꯂꯤꯃꯤꯇꯦꯠ ꯏꯗꯤꯁꯟꯁꯤꯗ ꯑꯩꯈꯣꯏ ꯇ꯭ꯋꯦꯟꯇꯤ ꯐꯣꯔꯃꯨꯛ ꯑꯗꯨꯃꯥꯏꯅ ꯂꯩꯅꯤꯕꯀꯣ ꯃꯥꯁꯦ ꯂꯤꯃꯤꯇꯦꯠ ꯏꯗꯤꯁꯟꯅꯦꯕ ꯍꯥꯟꯅꯁꯨ ꯈ꯭ꯋꯥꯏꯗꯒꯤ ꯀꯩꯅꯣ ꯇꯣꯞ ꯀꯩꯅꯣꯅꯦꯕ ꯃꯣꯏꯁꯦ ꯑꯥ ꯑꯥ ꯑꯥ ꯗꯤꯁꯀꯥꯎꯟꯁꯦ ꯑꯩꯈꯣꯏꯒꯤ ꯑꯣꯏꯅ ꯍꯧꯖꯤꯛ ꯍꯧꯖꯤꯛꯀꯤ ꯑꯣꯏꯅ ꯑꯩꯈꯣꯏꯒꯤ ꯊꯥꯔꯇꯤ ꯄꯔꯁꯦꯟ ꯗꯤꯁꯀꯥꯎꯟ ꯄꯤꯖꯔꯤꯕ ꯄꯣꯠ ꯈꯨꯗꯤꯡꯃꯛꯇ ꯑꯥ ꯇꯥꯔꯛꯀꯅꯤ ꯇꯥꯔꯛꯀꯅꯤ ꯗꯦꯂꯤꯕꯔꯤꯒꯤꯁꯦ ꯑꯩꯈꯣꯏꯁꯦ ꯌꯥꯗꯤ ꯌꯥꯏꯕꯀꯣ ꯑꯗꯣ ꯍꯧꯖꯤꯛꯁꯦ ꯈꯤꯇꯪ ꯀꯔꯤ ꯍꯥꯏꯅꯤ ꯑꯩꯈꯣꯏꯒꯤ ꯈꯨꯗꯣꯡ ꯆꯥꯗꯕ ꯈꯔ ꯂꯩꯕ ꯍꯥꯏꯇꯥꯔꯦꯀꯣ ꯑꯩꯈꯣꯏꯒꯤ ꯒꯥꯔꯤꯅꯨꯡ ꯈꯤꯇꯪ ꯄ꯭ꯔꯣꯕ꯭ꯂꯦꯝ ꯂꯩꯕ ꯍꯧꯖꯤꯛꯁꯦ ꯗꯦꯂꯤꯕꯔꯤ ꯈꯤꯇꯪ ꯂꯦꯞꯄꯤꯕ ꯗꯦꯂꯤꯕꯔꯤꯗꯣ ꯇꯧꯕꯇꯕꯨ ꯃꯦꯕꯤ ꯅꯦꯛꯁ ꯋꯤꯛꯇꯒꯤꯗꯤ ꯑꯩꯈꯣꯏ ꯗꯦꯂꯤꯕꯔꯤ ꯇꯧꯅꯕ ꯀꯟ ꯇꯧꯖꯔꯤ ꯑꯗꯨꯒꯤꯁꯨ ꯍꯧꯖꯤꯛ ꯍꯧꯖꯤꯛꯀꯤ ꯋꯤꯛꯁꯤꯗꯗꯤ ꯌꯥꯗꯕ ꯑꯩꯈꯣꯏꯁꯦ ꯑꯃꯨꯛ ꯎꯝ ꯌꯥꯏꯌꯦ ꯌꯥꯏꯌꯦ ꯎꯝ ꯄꯨꯃꯥꯒꯤ ꯂꯩꯅꯤ ꯄꯨꯃꯥꯒꯤ ꯂꯣꯏ ꯂꯩꯅꯤ ꯑꯩꯈꯣꯏꯗ ꯄꯨꯃꯥ ꯂꯩꯅꯤ ꯑꯦꯁꯤꯁ ꯂꯩꯅꯤꯀꯣ ꯑꯗꯩꯗꯤ ꯔꯤꯕꯣꯛ ꯂꯣꯏ ꯂꯩꯅꯤ ꯑꯗꯨꯒꯤꯗꯤ ꯃꯆꯨꯁꯦ ꯍꯥꯏꯕꯗꯤ ꯃꯥꯏ ꯃꯥꯒꯤ ꯀꯩꯅꯣꯗꯣ ꯍꯥꯏꯗꯤ ꯃꯥꯏ ꯈꯨꯃꯨꯛꯇꯣ ꯑꯗꯨꯒꯤ ꯑꯣꯏꯅ ꯃꯆꯨ ꯑꯨꯈꯣꯏꯒꯤ ꯃꯔꯤ ꯃꯉꯥ ꯃꯔꯤ ꯃꯉꯥ ꯍꯥꯏꯗꯤ ꯃꯥ ꯀꯝꯄꯅꯤꯅ ꯁꯥꯔꯛꯄ ꯃꯔꯤ ꯃꯉꯥ ꯃꯔꯤ ꯃꯉꯥꯗꯣ ꯑꯗꯨꯃꯥꯏꯅ ꯂꯩꯅꯤꯕ ꯍꯥꯏꯗꯤ ꯃꯆꯨ ꯁꯦ ꯑꯩꯗꯤ ꯁꯤꯒꯤ ꯈꯨꯃꯨꯛ ꯑꯃ ꯄꯥꯝꯃꯦ ꯁꯤ ꯈꯨꯃꯨꯛꯁꯤ ꯃꯆꯨ ꯈꯨꯗꯤꯡꯃꯛ ꯁꯨꯅ ꯐꯪꯅꯦ ꯍꯥꯏꯕꯗꯨ ꯂꯩꯇꯦꯕ ꯑꯗꯨꯝꯗꯤꯀꯣ ꯍꯥꯏꯗꯤ ꯀꯝꯄꯅꯤꯗꯨꯅ ꯁꯤ ꯈꯨꯃꯨꯛ ꯑꯃ ꯁꯥꯏ ꯈꯨꯃꯨꯛꯇꯨꯗꯁꯨ ꯃꯆꯨ ꯁꯤꯈꯩ ꯍꯥꯏꯗꯤ ꯃꯥꯒꯤ ꯑꯣꯏꯕ ꯁꯤꯈꯩ ꯃꯆꯨ ꯈꯥꯏꯗꯣꯛꯑ ꯂꯥꯛꯆꯔꯒ ꯂꯩꯖꯕꯗꯣ ꯑꯗꯨ ꯈꯛꯇꯪ ꯑꯣꯏꯅ ꯂꯩꯒꯅꯤ ꯑꯗꯨꯃꯥꯏꯅꯗꯤ ꯐꯤꯠꯕꯦꯛꯀꯤꯗꯤ ꯑꯩꯈꯣꯏꯗꯤ ꯌꯥꯝ ꯐꯖꯅ ꯄꯤꯕꯤꯌꯦ ꯑꯗꯨꯝ ꯑꯩꯈꯣꯏꯒꯤꯗꯤꯀꯣ ꯐꯤꯠꯕꯦꯛꯀꯤꯗꯤ ꯍꯥꯏꯗꯤ ꯂꯩꯔꯤꯕ ꯀꯁꯇꯃꯔꯁꯤꯡꯁꯤꯅ ꯑꯗꯨꯝ ꯑꯗꯨꯝ ꯑꯩꯈꯣꯏꯒꯤ ꯑꯥꯏ ꯖꯤꯗ ꯆꯦꯛ ꯇꯧꯕꯤꯔꯁꯨ ꯌꯥꯅꯦꯕꯀꯣ ꯑꯗꯨꯝ ꯑꯗ ꯂꯣꯏ ꯐꯪꯕꯅꯦꯕꯀꯣ ꯑꯥꯏ ꯖꯤꯗ ꯁꯤ ꯀꯁꯇꯃꯔꯁꯤꯅ ꯀꯃꯥꯏꯅ ꯐꯦꯠꯕꯦꯛ ꯄꯤꯕ ꯈꯣꯠꯄ ꯀꯃꯥꯏꯅ ꯄꯣꯠ ꯔꯤꯚ꯭ꯌꯨ ꯀꯃꯥꯏꯅ ꯇꯧꯕ ꯈꯣꯠꯄꯁꯤꯡꯗꯣꯀꯣ ꯑꯗꯨꯒ ꯑꯩꯈꯣꯏꯅ ꯌꯣꯟꯕꯁꯤꯗꯤ ꯀꯣꯄꯤ ꯑꯝꯇ ꯌꯣꯟꯖꯗꯦꯕ ꯑꯩꯈꯣꯏꯒꯤꯗꯤꯀꯣ ꯀꯣꯄꯤ ꯑꯝꯇ ꯌꯣꯟꯖꯗꯦ ꯑꯩꯈꯣꯏꯒꯤꯗꯤꯀꯣ ꯗꯥꯏꯔꯦꯛ ꯍꯥꯏꯗꯤ ꯏꯁꯥꯅ ꯂꯥꯛꯑ ꯆꯦꯛ ꯇꯧꯕꯤꯕ ꯌꯥꯅꯤꯀꯣ ꯍꯥꯏꯗꯤ ꯁꯤꯒꯤ ꯕꯣꯛꯁ ꯋꯤꯠ ꯑꯣꯔꯤ ꯕꯣꯛꯁꯇ ꯂꯥꯛꯀꯅꯤ ꯄꯨꯂꯞ ꯑꯩꯈꯣꯏꯒꯤꯗꯤꯀꯣ ꯑꯗꯨꯒ ꯍꯥꯏꯗꯤ ꯑꯗ ꯈꯨꯃꯨꯛꯇꯨꯗ ꯇꯦꯛꯅꯨꯡ ꯂꯣꯏꯃꯛ ꯐꯖꯅ ꯆꯦꯛ ꯇꯧꯕꯤꯕ ꯌꯥꯅꯤꯀꯣ ꯕ꯭ꯔꯣ ꯍꯣꯏꯅ ꯇꯦꯛꯇ ꯀꯔꯤ ꯑꯁꯣꯏ ꯑꯉꯥꯝ ꯌꯥꯎꯕ ꯈꯣꯠꯄ ꯂꯣꯏ ꯆꯦꯛ ꯇꯧꯕꯤꯕ ꯌꯥꯅꯤ ꯑꯗꯨꯝ ꯑꯣ ꯑꯣ ꯑꯩꯈꯣꯏꯒꯤꯁꯦ ꯀꯩꯅꯣꯅꯦ ꯄꯨꯡ ꯑꯌꯨꯛꯀꯤ ꯄꯨꯡ ꯃꯥꯄꯟꯗꯒꯤꯅꯀꯣ ꯅꯨꯡꯗꯥꯡꯒꯤ ꯄꯨꯡ ꯃꯉꯥ ꯐꯥꯎꯗꯤ ꯍꯥꯡꯉꯦ ꯂꯣꯏ ꯍꯥꯡꯉꯦ ꯂꯣꯏ ꯍꯥꯡꯉꯦ ꯍꯣꯏ ꯍꯣꯏ ꯍꯣꯏ ꯕ꯭ꯔꯣ ꯑꯥ ꯑꯥ